ꯍꯂꯣ ꯐꯣꯟ ꯄꯥꯏꯕꯤꯔꯤꯁꯤ ꯃꯤꯅꯨꯊꯣꯡ ꯃꯈꯥꯒꯤ ꯁꯥꯒꯔ ꯔꯦꯁꯇꯨꯔꯦꯟꯒꯤ ꯃꯄꯨ ꯑꯣꯏꯕꯤꯔꯕꯔꯥ ꯑꯩ ꯉꯁꯤ ꯇꯦꯕꯜ ꯑꯝꯇꯪ ꯕꯨꯛ ꯇꯧꯁꯤꯟꯖꯒꯦ ꯇꯧꯕꯅꯦꯕ ꯑꯩꯈꯣꯏ ꯃꯤ ꯃꯉꯥꯃꯨꯛ ꯂꯥꯛꯄ ꯌꯥꯕꯒꯤ ꯇꯦꯕꯜ ꯑꯃꯇꯪ ꯄꯥꯝꯃꯦ ꯑꯗꯣ ꯇꯦꯕꯜꯗꯨꯒꯤ ꯆꯥꯅ ꯊꯛꯅꯕ ꯑꯣꯐꯔ ꯀꯩ ꯀꯩ ꯂꯩꯒꯦꯗꯣ ꯑꯗꯨꯁꯨ ꯍꯥꯏꯐꯦꯠꯇꯪ ꯈꯪꯖꯕ ꯄꯥꯝꯃꯦ